ꯑꯩꯍꯥꯛꯅ ꯈ꯭ꯋꯥꯏꯗꯩ ꯄꯥꯝꯕꯁꯦ ꯆꯝꯊꯣꯡ ꯆꯝꯊꯣꯡꯁꯨ ꯑꯗꯩꯗꯤ ꯆꯝꯐꯨꯠꯁꯨ ꯀꯩꯅꯣ ꯃꯇꯝ ꯃꯇꯝꯒꯤ ꯑꯣꯏꯕꯀꯣ ꯃꯅꯥ ꯃꯁꯤꯡ ꯁꯨꯝꯕꯁꯦ ꯌꯥꯝ ꯄꯥꯝꯃꯦ ꯍꯥꯏꯗꯤ ꯏꯁꯥꯒꯤ ꯍꯤꯡꯒꯣꯜꯗ ꯊꯥꯔꯒ ꯅꯧꯅ ꯍꯦꯛꯆꯔꯒ ꯍꯥꯏꯗꯤ ꯏꯁꯥꯒꯤ ꯍꯤꯡꯒꯣꯜꯗ ꯊꯥꯕꯅ ꯀꯩꯒꯤꯅꯣ ꯈꯪꯗꯦ ꯑꯗꯨꯏꯗꯤ ꯌꯥꯝ ꯍꯥꯎꯔꯦ ꯑꯗꯨꯅ ꯁꯨꯝꯕꯁꯤꯅ ꯍꯦꯟꯅ ꯄꯥꯝꯃꯦ ꯑꯗꯨꯒ ꯁꯥ ꯉꯥꯁꯤꯗꯤ ꯊꯣꯏꯅ ꯄꯥꯝꯗꯦ ꯄꯥꯝꯗꯦ ꯍꯥꯏꯗꯤ ꯄꯥꯝꯗꯦ ꯍꯥꯏꯕꯁꯨ ꯌꯥꯔꯣꯏ ꯍꯩꯏꯗꯤ ꯃꯌꯥꯝ ꯇꯧꯔꯀꯥꯟꯗ ꯆꯥꯗꯕ ꯌꯥꯗꯕꯅꯤꯅ ꯑꯗꯨꯝ ꯆꯥꯏ ꯆꯥꯔꯒꯁꯨ ꯌꯥꯝ ꯍꯥꯏꯗꯤ ꯑꯗꯨꯅ ꯍꯛꯆꯤꯟꯅ ꯍꯦꯛꯇ ꯑꯗꯨ ꯆꯥꯔꯒ ꯀꯩꯅꯣ ꯇꯧꯕ ꯈꯣꯠꯄꯗꯨꯗꯤ ꯑꯗꯨꯗꯤ ꯄꯥꯝꯗꯦ ꯆꯥꯗ ꯌꯥꯗꯕꯩ ꯃꯃꯤꯡꯒꯤ ꯈꯖꯤꯛ ꯈꯔꯥꯛ ꯆꯥꯕꯗꯣ ꯍꯥꯏꯗꯤ ꯃꯣꯏꯁꯤ ꯍꯥꯏꯗꯤ ꯏꯁꯥꯗꯕꯨꯗꯤ ꯄꯤ ꯍꯥꯏꯔꯒꯁꯨ ꯃꯣꯏ ꯊꯥꯎ ꯊꯨꯝ ꯇꯧꯔꯒ ꯆꯥꯗꯧꯔꯤꯕ ꯄꯣꯠꯅꯤꯅ ꯆꯥꯔꯨꯕ ꯃꯇꯝꯗ ꯑꯩꯈꯣꯏꯗ ꯍꯥꯏꯗꯤ ꯉꯁꯤ ꯆꯥꯔꯒ ꯍꯥꯏꯗꯤ ꯃꯣꯏꯁꯤ ꯇꯨꯝꯗꯐꯧ ꯐꯠꯇꯕ ꯌꯥꯝ ꯅꯥꯏꯕꯅꯤꯅ ꯅꯣꯡꯉꯥꯜꯂ ꯈꯣꯡ ꯍꯥꯝꯕ ꯃꯇꯝꯗꯁꯨ ꯀꯔꯤ ꯇꯧꯕ ꯃꯇꯝꯗꯁꯨ ꯌꯥꯝ ꯅꯨꯡꯉꯥꯏꯇꯦ ꯑꯗꯨꯅ ꯃꯅꯥ ꯃꯁꯤꯡ ꯆꯥꯕꯁꯦ ꯁꯤꯅ ꯑꯩꯒꯤ ꯑꯣꯏꯅꯗꯤ ꯌꯥꯝ ꯄꯥꯝꯖꯩ